ꯑꯥ ꯍꯜꯂꯣ ꯑꯣ ꯃꯥꯅꯦ ꯃꯥꯅꯦ ꯍꯥꯏꯕꯤꯔꯛꯑꯣ ꯑꯣ ꯑꯣ ꯑꯣ ꯂꯩꯌꯦ ꯂꯩꯌꯦ ꯑꯣ ꯌꯥꯅꯤ ꯌꯥꯅꯤ ꯁꯤꯛꯁ ꯖꯤꯕꯤꯗ ꯑꯃ ꯂꯩꯌꯦ ꯔꯦꯝꯗ ꯑꯗꯨꯒ ꯔꯣꯝꯗꯅ ꯀꯩꯅꯣ ꯑꯣꯏꯕ ꯇꯨ ꯍꯟꯗ꯭ꯔꯦꯗ ꯐꯤꯞꯇꯤ ꯁꯤꯛꯁ ꯑꯗꯨꯒ ꯇ꯭ꯋꯦꯜꯞ ꯖꯤꯕꯤ ꯔꯦꯝꯗ ꯑꯃꯁꯨ ꯂꯩ ꯑꯗꯨꯒ ꯑꯃꯅ ꯐꯥꯏꯕ ꯍꯟꯗ꯭ꯔꯦꯗ ꯁꯤꯛꯁꯇꯤꯟ ꯖꯤꯕꯤ ꯑꯣꯏꯗꯣꯏꯅꯤ ꯃꯥꯒꯤ ꯄ꯭ꯔꯣꯁꯦꯁꯔꯗꯨꯅ ꯇꯨ ꯊꯥꯎꯖꯟ ꯑꯣꯛꯇꯥ ꯀꯣꯔ ꯑꯣꯏꯗꯣꯏꯅꯦ ꯕꯦꯇ꯭ꯔꯤꯒꯤ ꯆꯥꯡ ꯁꯤꯗ ꯐꯥꯏꯕ ꯊꯥꯎꯖꯟ ꯑꯦꯝ ꯑꯦ ꯑꯩꯁ ꯑꯣꯏꯗꯣꯏꯅꯤ ꯄ꯭ꯔꯥꯏꯖꯁꯦ ꯊꯥꯔꯇꯤ ꯐꯣꯔ ꯊꯥꯎꯖꯟꯗꯩ ꯍꯧꯔꯣꯅꯦ ꯑꯗꯨꯒ ꯍꯧꯖꯤꯛꯀꯤ ꯐꯥꯏꯕ ꯍꯟꯗ꯭ꯔꯦꯗ ꯇꯨꯋꯦꯞ ꯖꯤꯕꯤꯗꯨꯅ ꯊꯥꯠꯇꯤ ꯑꯩꯠ ꯊꯥꯠꯇꯤ ꯅꯥꯏꯟ ꯁꯝꯊꯤꯡ ꯑꯗꯨꯃꯥꯏ ꯂꯥꯛꯑꯅꯤ ꯑꯗꯨ ꯗꯤ ꯄꯤ ꯄ꯭ꯔꯥꯏꯁꯇ ꯑꯗꯨꯝ ꯊꯥꯔꯕꯅꯤ

ꯑꯥ ꯑꯗꯨ ꯑꯣꯏꯗꯦꯅꯦ ꯃꯔꯛꯀꯤꯗꯨꯅ ꯀꯩꯅꯣ ꯃꯥꯒꯤꯁꯤꯅ ꯔꯣꯝꯗꯨ ꯈꯤꯇꯪ ꯄꯤꯛꯄ ꯍꯥꯏꯇꯥꯔꯦ ꯑꯩꯠ ꯖꯤꯕꯤꯒꯤꯗꯨꯅ ꯀꯩꯅꯣ ꯐꯥꯏꯕ ꯍꯟꯗ꯭ꯔꯦꯗ ꯁꯤꯛꯁꯇꯤꯟ ꯖꯤꯕꯤ ꯔꯣꯝ ꯑꯣꯏꯗꯣꯏꯕ ꯑꯥ ꯑꯥ ꯐꯔꯦ ꯐꯔꯦ ꯑꯗꯨꯒ ꯁꯤꯛꯁ ꯖꯤꯕꯤꯒꯤꯗꯨꯅ ꯇꯨ ꯍꯟꯗ꯭ꯔꯦꯗ ꯐꯤꯐꯇꯤ ꯁꯤꯛꯁ ꯑꯣꯏꯗꯣꯏꯅꯦ ꯑꯗꯨ ꯁꯥꯔꯅ ꯏꯟꯇ꯭ꯔꯦꯁ ꯑꯣꯏꯔꯒꯗꯤ ꯆꯪꯕꯤꯕ ꯌꯥꯅꯤ ꯑꯗꯨꯝ ꯂꯥꯛꯄꯤꯕ ꯌꯥꯅꯤ ꯑꯥ ꯁꯥꯔꯗ ꯕꯦꯁ ꯄ꯭ꯔꯥꯏꯖꯗ ꯄꯤꯕꯤꯔꯕꯅꯤ ꯁꯥꯔ ꯗꯤꯄꯤ ꯄ꯭ꯔꯥꯏꯖꯇꯅꯦ ꯑꯩꯈꯣꯏꯒꯤ ꯔꯦꯇꯦꯜꯒꯤ ꯃꯇꯨꯡ ꯏꯟꯅ ꯔꯤꯇꯦꯜ ꯄ꯭ꯔꯥꯏꯖ ꯅꯠꯇꯕꯗꯤ ꯗꯤꯄꯤ ꯄ꯭ꯔꯥꯏꯖ ꯗꯥꯏꯔꯦꯛ ꯄ꯭ꯔꯥꯏꯖ ꯑꯗꯨꯝ ꯁꯥꯔꯗꯨ ꯑꯗꯨꯝ ꯍꯥꯏꯖꯕꯅꯦ ꯑꯥ ꯑꯥ ꯁꯥꯔ ꯑꯩꯈꯣꯏꯒꯤꯅ ꯑꯣꯟꯂꯥꯏꯟ ꯂꯧꯕꯒꯤ ꯋꯥꯔꯦꯟꯇꯤ ꯂꯩꯇꯕꯅꯤꯅ ꯑꯩꯈꯣꯏꯅ ꯈꯤꯇꯪ ꯋꯥꯔꯦꯟꯇꯤꯗꯤ ꯑꯗꯨꯝ ꯍꯥꯞꯄꯅꯤꯗ ꯑꯥ ꯁꯥꯔꯕꯤꯁꯤꯡꯁꯦ ꯑꯩꯈꯣꯏꯗ ꯑꯗꯨꯝ ꯁꯦꯝꯖꯔꯦ ꯑꯩꯈꯣꯏꯒꯤ ꯁꯥꯔꯕꯤꯁ ꯁꯥꯔꯕꯤꯁ ꯂꯩꯗ ꯑꯥ ꯁꯥꯔ ꯑꯗꯨ ꯌꯥꯝꯃꯕꯗ ꯍꯞꯇꯥ ꯍꯞꯇꯥꯗꯤ ꯐꯥꯔꯣꯏꯗ ꯑꯗꯨꯝ ꯌꯥꯝꯅ ꯄ꯭ꯔꯣꯁꯦꯁꯇꯨ ꯆꯪꯒꯗꯕ ꯅꯠꯇꯕꯅꯤꯅ ꯑꯥ ꯂꯩꯌꯦ ꯂꯩꯌꯦ ꯕ꯭ꯂꯦꯛ ꯂꯩꯌꯦ ꯁꯤꯜꯕꯔ ꯂꯩ ꯑꯥ ꯗꯥꯔꯛ ꯒ꯭ꯔꯤꯟ ꯗꯥꯔꯛ ꯕ꯭ꯂꯨꯁꯨ ꯂꯩꯌꯦ ꯑꯥ ꯑꯥ ꯑꯗꯨꯁꯨ ꯂꯩꯌꯦ

ꯑꯥ ꯑꯗꯨ ꯊꯥꯔꯇꯤ ꯁꯕꯦꯟꯃꯨꯛ ꯂꯥꯛꯄ ꯌꯥꯔꯅꯤ ꯑꯗꯨꯗꯤ

ꯑꯥ ꯑꯥ ꯌꯥꯅꯤ ꯌꯥꯅꯤ ꯁꯥꯔ ꯑꯣꯀꯦ ꯁꯥꯔ ꯑꯧ ꯐꯪꯅꯤ ꯐꯪꯅꯤ ꯑꯥ ꯑꯥ ꯊꯦꯡ ꯌꯨ ꯌꯨ ꯁꯥꯔ